ꯑꯩꯅ ꯕꯥꯖꯥꯔꯗꯒꯤ ꯇꯤ ꯀꯦꯇꯜ ꯑꯃ ꯂꯩꯔꯨꯏ ꯃꯁꯤꯒꯤ ꯇꯤ ꯀꯔꯂꯦ ꯁꯤꯖꯤꯟꯅꯕ ꯌꯥꯝꯅ ꯅꯨꯡꯉꯥꯏ ꯃꯁꯤꯅ ꯆꯥ ꯂꯣꯟꯕ ꯅꯠꯇ꯭ꯔꯒꯅ ꯏꯁꯤꯡ ꯑꯁꯥꯕ ꯃꯇꯝꯗ ꯏꯁꯤꯡ ꯑꯁꯥꯕ ꯄꯥꯝꯕ ꯃꯇꯝꯗ ꯃꯁꯤꯅ ꯌꯥꯝꯅ ꯂꯥꯏꯅ ꯑꯩꯈꯣꯏ ꯑꯄꯥꯝꯕꯗꯣ ꯐꯨꯜꯐꯤꯜ ꯇꯧꯍꯟꯕ ꯉꯝꯃꯤ ꯃꯁꯤ ꯃꯌꯥꯝꯁꯨ ꯂꯩꯕꯤꯎ ꯃꯁꯤꯅ ꯌꯨꯝꯒꯤ ꯃꯩꯈꯨ ꯀꯥꯕꯗꯒꯤ ꯏꯁꯃꯣꯛꯇꯒꯤꯁꯨ ꯑꯦꯕꯣꯏꯗ ꯇꯧꯕ ꯉꯝꯃꯤ ꯃꯁꯤ ꯌꯥꯝꯅ ꯐꯕ ꯏꯂꯦꯛꯇ꯭ꯔꯣꯅꯤꯛꯀꯤ ꯑꯣꯏꯕ ꯄꯣꯠꯊꯣꯛ ꯑꯃꯅꯤ